ꯁꯤꯕꯨ ꯋꯥꯡꯖꯤꯡ ꯕꯖꯥꯔꯗ ꯍꯣꯜꯁꯦꯜ ꯗꯨꯀꯥꯟ ꯐꯝꯕ ꯅꯁꯤꯃꯨꯗꯤꯟꯒꯤ ꯑꯣꯏꯕꯤꯔꯕꯣ ꯑꯣ ꯑꯗꯣ ꯁꯣꯝꯒꯤ ꯗꯨꯀꯥꯟꯗ ꯍꯧꯖꯤꯛꯁꯤ ꯑꯂꯨ ꯑꯅꯧꯕ ꯂꯥꯛꯑꯕꯣ ꯃꯃꯜꯗꯤ ꯕꯣꯔꯥꯗ ꯀꯌꯥꯅꯣ ꯁꯥꯔꯤꯁꯦ ꯌꯥꯝ ꯇꯥꯡꯉꯤꯅꯦ ꯃꯃꯜꯁꯤ ꯑꯗꯨ ꯍꯋꯥꯏ ꯃꯪꯒꯜꯗꯤ ꯂꯩꯕ꯭ꯔꯣ ꯆꯅꯥꯁꯨ ꯂꯩꯕ꯭ꯔꯣ ꯇꯤꯜꯍꯧꯗꯤ ꯂꯩꯕ꯭ꯔꯣ ꯇꯤꯜꯍꯧ ꯑꯆꯧꯕꯗꯨꯗꯤ ꯐꯪꯗꯕ꯭ꯔꯥ ꯍꯧꯖꯤꯛ ꯐꯗꯤꯒꯣꯝ ꯃꯔꯨ ꯆꯥꯔ ꯍꯨꯟꯅꯤꯡꯉꯥꯏꯗꯤ ꯂꯩꯕ꯭ꯔꯥ ꯑꯣ ꯐꯔꯦ ꯑꯗꯨꯗꯤ ꯑꯩ ꯂꯥꯛꯆꯔꯒꯦ ꯗꯨꯀꯥꯟ ꯊꯣꯡ ꯍꯥꯡꯕ ꯅꯠꯇ꯭ꯔꯣ ꯄꯨꯡ ꯀꯌꯥꯐꯥꯎ ꯍꯥꯡꯗꯣꯏꯅꯣ ꯑꯣ ꯐꯔꯦ ꯐꯔꯦ ꯑꯗꯨꯗꯤ ꯑꯩ ꯁꯟꯗ꯭ꯌꯥ ꯋꯥꯏꯔꯝꯗ ꯂꯥꯛꯆꯔꯒꯦ